ꯃꯥꯅꯤ ꯃꯥꯅꯤ ꯑꯩꯈꯣꯏꯒꯤꯗꯨ ꯑꯗꯨꯝ ꯐ꯭ꯔꯦꯁ ꯑꯣꯏꯕꯅꯤ ꯐ꯭ꯔꯦꯁ ꯑꯣꯏꯅ ꯄꯤꯕꯅꯤ ꯅꯈꯣꯏꯅ ꯀꯃꯥꯏꯅ ꯇꯧꯔꯤꯅꯣ ꯑꯩꯈꯣꯏꯗꯤ ꯈꯪꯗ꯭ꯔꯦ ꯁꯤꯗꯒꯤ ꯄꯣꯠꯇꯣ ꯄꯨꯕ ꯀꯥꯟꯗꯗꯤ ꯐ꯭ꯔꯦꯁ ꯑꯣꯏꯅ ꯑꯗꯨꯝ ꯄꯨꯈꯤꯕꯅꯤ ꯑꯗꯨ ꯈꯪꯗꯦ ꯑꯇꯣꯞꯄ ꯑꯇꯣꯞ ꯑꯇꯣꯞꯄꯅꯗꯤ ꯑꯗꯨꯝ ꯄꯪꯂꯩꯇ ꯂꯩꯅꯩ ꯄꯪꯂꯧ ꯂꯧꯏ ꯒ꯭ꯌꯥꯟ ꯇꯥꯗ꯭ꯔꯦ ꯑꯗꯨ ꯍꯥꯏꯕ ꯉꯝꯗ꯭ꯔꯦ ꯑꯗꯣ ꯃꯗꯣ ꯑꯩꯅ ꯊꯦꯡꯅꯍꯧꯗꯕ ꯑꯣꯏꯔꯝꯕ ꯌꯥꯏ ꯑꯉꯥꯡꯈꯩꯅ ꯆꯦꯛꯁꯜꯍꯧꯗꯕ ꯃꯣꯏꯅ ꯃꯨꯟꯅ ꯌꯦꯡꯍꯧꯗꯕ ꯑꯣꯏꯔꯝꯕꯁꯨ ꯌꯥꯏ ꯑꯗꯨꯝꯕ ꯑꯣꯏꯔꯝꯕꯁꯨ ꯌꯥꯏ ꯃꯗꯨ ꯋꯥꯔꯧꯕꯤꯔꯅꯨ ꯍꯥꯏꯗꯤ ꯑꯉꯥꯡꯈꯩꯅ ꯁꯣꯏꯈꯤꯕ ꯅꯠꯇ꯭ꯔꯒ ꯃꯨꯟꯅ ꯆꯦꯛꯁꯤꯟꯅ ꯌꯦꯡꯍꯧꯗꯕ ꯑꯣꯏꯔꯝꯕꯁꯨ ꯌꯥꯏ ꯑꯗꯨꯝꯕ ꯑꯃ ꯑꯩꯗꯤ ꯊꯦꯡꯅꯍꯧꯗ꯭ꯔꯦ ꯎꯝ ꯍꯣꯏ ꯐꯔꯦ ꯐꯔꯦ ꯊꯝꯃꯣ ꯊꯝꯃꯣ